ꯃꯁꯤ ꯇꯣꯝꯕꯒꯤ ꯗꯨꯀꯥꯟ ꯅꯠꯇ꯭ꯔꯣ ꯑꯩꯒꯤ ꯉꯁꯥꯏꯒꯤ ꯑꯆꯥ ꯑꯊꯛꯁꯤꯡ ꯑꯗꯨꯗ ꯀꯔꯤꯒꯨꯝꯕ ꯈꯔ ꯍꯥꯞꯆꯤꯟꯕꯤꯌꯨ ꯆꯥ ꯃꯅꯥ ꯆꯤꯅꯤ ꯑꯃꯁꯨꯡ ꯒꯨꯠꯗꯦꯅꯆꯤꯡꯕ ꯃꯈꯜꯁꯤꯡ ꯑꯁꯤ ꯍꯥꯞꯆꯟꯕꯤꯌꯨ